ꯁꯨꯁ ꯌꯣꯟꯕ ꯃꯐꯝ ꯅꯠꯇ꯭ꯔꯣ ꯁꯨꯁ ꯌꯣꯟꯕ ꯃꯐꯝ ꯅꯠꯇ꯭ꯔꯣ ꯑꯩ ꯁꯨꯁ ꯂꯧꯒꯦ ꯍꯥꯏꯅ ꯀꯣꯜ ꯇꯧꯔꯛꯄ ꯑꯩ ꯁꯦꯅꯥꯄꯇꯤꯗꯒꯤꯅꯦ ꯅꯪꯁꯨ ꯁꯦꯅꯥꯄꯇꯤꯗ ꯅꯠꯇ꯭ꯔꯣ ꯅꯣꯏꯒꯤ ꯏꯁꯇꯣꯜꯁꯦ ꯌꯥꯝ ꯐꯥꯎꯕ ꯑꯗꯨ ꯁꯨꯁ ꯐꯖꯕ ꯉꯥꯛꯇ ꯌꯣꯟꯂꯦ ꯍꯥꯏꯕ ꯑꯗꯨꯒꯤꯗꯃꯛꯇ ꯀꯣꯜ ꯇꯧꯔꯛꯄ ꯑꯣ ꯑꯣ ꯗꯨꯀꯥꯟ ꯆꯥꯎꯋꯦꯍꯦ ꯑꯗꯨꯗꯤ ꯑꯉꯥꯡꯁꯤꯡꯒꯤ ꯁꯨꯁ ꯂꯧꯒꯦ ꯑꯦꯗꯤꯗꯥꯁꯀꯤꯅ ꯂꯩꯔꯝꯅꯤꯀꯣ ꯑꯥ ꯑꯗꯨꯗ ꯂꯧꯅꯤꯡꯕ ꯁꯨꯁ ꯁꯥꯏꯖꯇꯣ ꯑꯉꯥꯡꯒꯤꯗꯣ ꯀꯔꯝ ꯍꯥꯏꯅ ꯎꯝ ꯇ꯭ꯋꯦꯟꯇꯤꯗꯒꯤ ꯊꯥꯔꯇꯤ ꯇꯨ ꯍꯥꯏꯕꯗꯤ ꯍꯧꯖꯤꯛ ꯆꯍꯤ ꯇꯔꯨꯛ ꯇꯔꯦꯠꯒꯨꯝꯕꯒꯤꯗꯤ ꯁꯥꯏꯖ ꯀꯌꯥ ꯑꯣꯏꯒꯗ꯭ꯔꯥꯀꯣ

ꯑꯗꯨ ꯀꯂꯔꯗꯤ ꯀꯔꯝ ꯀꯔꯝꯕ ꯂꯩꯕ꯭ꯔꯥ ꯋꯥꯏꯠꯀ ꯕ꯭ꯂꯦꯛꯇꯨꯅ ꯐꯖꯒꯗꯕ ꯃꯥꯜꯂꯦ ꯑꯣ ꯑꯦ ꯑꯦ ꯁꯤꯗꯣ ꯑꯩꯒꯤ ꯅꯝꯕꯔꯅꯦ ꯑꯗꯨꯝ ꯁꯤꯗ ꯊꯥꯔꯛꯑꯣ ꯑꯍꯟꯁꯤꯡꯒꯤꯗꯤ ꯂꯩꯕ꯭ꯔꯥ ꯑꯣ ꯑꯣ ꯑꯦ ꯑꯦ ꯑꯗꯨꯗꯤ ꯑꯗꯨꯝ ꯀꯣꯏꯔꯛꯀꯦꯀꯣ ꯑꯦ ꯑꯦ ꯑꯗꯨꯗꯤ ꯌꯥꯝ ꯅꯨꯡꯉꯥꯏꯔꯦꯀꯣ ꯃꯪ ꯐꯔꯣꯀꯣ